ꯍꯜꯂꯣ ꯑꯣ ꯅꯨꯡꯉꯥꯏꯔꯤꯌꯦ ꯆꯥꯛ ꯆꯥꯔꯕꯣ ꯏꯁ ꯑꯩꯗꯤ ꯑꯗꯨꯝ ꯂꯩꯔꯤ ꯊꯕꯛꯀ ꯐꯪꯗꯒꯕꯅꯦ ꯒ꯭ꯌꯥꯟ ꯉꯥꯎꯔꯕ ꯖꯥꯠꯅꯤ ꯃꯊꯥ ꯁꯥꯏ ꯏꯕꯦꯝꯃ ꯑꯩ ꯍꯧꯖꯤꯛ ꯀꯥꯟ ꯑꯉꯥꯡ ꯇ꯭ꯋꯤꯁꯟ ꯇꯧꯔꯒ ꯂꯩꯔꯤ

ꯊꯥꯖꯟꯁꯤ ꯍꯣꯏ ꯍꯣꯏ ꯊꯥꯖꯟꯁꯤ

ꯍꯣꯏ ꯍꯣꯏ ꯊꯥꯖꯤꯜꯂꯁꯦ ꯑꯇꯩ ꯊꯕꯛ ꯀꯔꯤ ꯀꯔꯤꯗꯤ ꯇꯥꯒꯦ

ꯊꯤꯔꯤꯕꯅꯤꯅꯦ ꯒ꯭ꯌꯥꯟꯒ ꯇꯥꯗꯦ ꯑꯦꯁ ꯕꯤ ꯑꯥꯏꯒꯤ ꯀꯩꯅꯣꯒꯤ ꯀ꯭ꯂꯥꯔꯛꯀꯤ ꯊꯕꯛ ꯀꯧꯈꯤꯕꯅꯤ ꯀ꯭ꯂꯥꯔꯛꯀꯤꯗꯨꯗꯤ ꯂꯣꯏꯈ꯭ꯔꯦꯕ ꯑꯃ ꯄꯤ ꯑꯣꯒꯤꯗꯨꯗꯤ ꯀꯧꯔꯤꯕꯅꯦ ꯑꯗꯨ ꯊꯥꯖꯜꯂꯁꯤꯔꯣ ꯍꯣꯏ ꯍꯣꯏ ꯑꯗꯨ ꯄ꯭ꯔꯥꯏꯕꯦꯠ ꯁ꯭ꯀꯨꯜꯒꯤꯁꯨ ꯑꯣꯖꯥ ꯌꯥꯝꯅ ꯀꯧꯔꯤꯕꯅꯤ

ꯆꯥꯗ꯭ꯔꯤꯌꯦ ꯆꯥꯒꯦ ꯇꯧꯔꯝꯕꯅꯦ ꯅꯪꯗꯤ ꯆꯥꯔꯕꯣ ꯀꯔꯤ ꯃꯊꯦꯜ ꯊꯣꯡꯂꯤꯒꯦ

ꯑꯩꯈꯣꯏꯒꯤꯗꯤ ꯏꯔꯣꯜꯂꯤꯕ ꯃꯥꯜꯂꯦ

ꯅꯪꯗꯤ ꯌꯨꯝꯗ ꯂꯩꯕꯁꯦ ꯀꯔꯤ ꯀꯔꯤ ꯇꯧꯔꯤꯒꯦ

ꯁꯟꯗꯦꯗ ꯑꯃꯨꯛꯇ ꯄꯨꯟꯁꯤꯅꯦ ꯁꯟꯗꯦꯗꯣ ꯑꯃꯨꯛꯇ ꯄꯨꯟꯁꯦꯕ ꯊꯕꯛ ꯀꯔꯤ ꯀꯔꯤ ꯁꯨꯝ ꯍꯥꯏꯅꯁꯦꯕ ꯍꯣꯏ ꯍꯣꯏ

ꯍꯣꯏ ꯍꯣꯏ ꯅꯪ ꯑꯇꯩ ꯃꯈꯩꯗꯨꯁꯨ ꯄꯥꯎ ꯄꯤꯈꯣ ꯑꯗꯨꯒ ꯑꯩꯈꯣꯏ ꯄꯨꯟꯅ ꯈꯟꯅꯅꯕ ꯍꯣꯏ ꯌꯥꯏꯌꯦ ꯑꯗꯨꯁꯨ ꯎꯝ ꯍꯣꯏ ꯍꯣꯏ ꯑꯗꯨꯗꯤ

ꯎꯝ ꯊꯝꯃꯦ ꯊꯝꯃꯦ